ꯑꯩꯅ ꯆꯤꯡꯒꯤ ꯂꯝ ꯆꯠꯄ ꯃꯇꯝꯗ ꯑꯩꯈꯣꯏ ꯆꯥꯕ ꯊꯛꯄꯁꯦ ꯌꯥꯝꯅ ꯃꯔꯥꯡ ꯀꯥꯏꯅ ꯐꯪꯉꯛꯇꯦ ꯑꯃꯗꯤ ꯑꯩꯈꯣꯏ ꯍꯣꯇꯦꯜꯒꯨꯝꯕ ꯂꯩꯔꯒꯁꯨ ꯌꯥꯝꯅ ꯃꯔꯥꯡ ꯀꯥꯏꯅ ꯂꯩꯇꯕꯅ ꯃꯔꯝ ꯑꯣꯏꯔꯒ ꯆꯥꯅꯕ ꯊꯛꯅꯕ ꯊꯤꯕꯗꯁꯨ ꯌꯥꯝꯅ ꯑꯋꯥꯕ ꯑꯣꯏꯈꯤ ꯑꯗꯨꯒ ꯂꯩꯔꯝꯕ ꯍꯣꯇꯦꯜꯁꯤꯡ ꯑꯁꯤꯁꯨ ꯉꯁꯥꯏꯒꯤ ꯁꯥ ꯉꯥ ꯑꯃꯗꯤ ꯃꯅꯥ ꯃꯁꯤꯡꯁꯤꯡꯁꯦ ꯄꯨꯟꯅ ꯊꯣꯡꯖꯤꯟꯕꯅ ꯃꯔꯝ ꯑꯣꯏꯔꯒ ꯑꯩꯉꯣꯟꯗ ꯍꯩꯅꯗꯕ ꯅꯨꯡꯉꯥꯏꯇꯕ ꯀꯌꯥ ꯐꯥꯎꯕꯅ ꯑꯩ ꯆꯥꯅꯕ ꯊꯤꯕꯗ ꯌꯥꯝꯅ ꯋꯥꯈꯤ ꯑꯗꯨꯒ ꯆꯥꯅꯕꯁꯤꯁꯨ ꯌꯥꯝ ꯃꯔꯥꯡ ꯀꯥꯏꯅ ꯐꯪꯗꯕꯅ ꯃꯔꯝ ꯑꯣꯏꯔꯒ ꯃꯅꯥ ꯃꯁꯤꯡꯒꯨꯝꯕ ꯐꯨꯠꯂꯒ ꯑꯌꯥꯝꯕꯅ ꯆꯥꯔꯛꯑꯦ ꯑꯗꯨꯒ ꯑꯩꯈꯣꯏ ꯕꯖꯥꯔꯗꯒꯤ ꯃꯥꯔꯀꯦꯠꯇꯒꯤ ꯄꯨꯁꯤꯜꯂꯛꯄ ꯄꯣꯠ ꯆꯩꯁꯤꯡ ꯑꯁꯤ ꯌꯥꯝꯅꯁꯨ ꯇꯥꯡꯉꯦ ꯐꯪꯕꯁꯨ ꯌꯥꯝꯅ ꯋꯥꯏ ꯐꯗꯕꯅ ꯃꯔꯝ ꯑꯣꯏꯔꯒ ꯈꯨꯟꯗꯨꯗꯒꯤ ꯂꯩꯔꯝꯕ ꯑꯩꯈꯣꯏ ꯄꯥꯟꯒꯨꯝꯕ ꯃꯥꯏꯔꯦꯟꯒꯨꯝꯕ ꯁꯤꯒꯨꯝꯕꯁꯤꯁꯨ ꯌꯥꯝ ꯇꯣꯏꯅ ꯆꯥꯔꯛꯑꯦ ꯑꯗꯨꯒ ꯍꯣꯇꯦꯜꯒꯨꯝꯕ ꯂꯦꯛꯐꯝ ꯆꯥꯕꯝꯁꯦ ꯌꯥꯝꯅ ꯃꯔꯥꯡ ꯀꯥꯏꯅ ꯂꯩꯇꯦ ꯆꯠꯊꯣꯛ ꯆꯠꯁꯤꯟꯗꯁꯨ ꯌꯥꯝꯅ ꯋꯥꯏ ꯑꯗꯨꯒ ꯍꯣꯇꯦꯜ ꯊꯤꯕꯁꯨ ꯉꯁꯥꯏꯒꯤ ꯐꯪꯗꯦ ꯐꯪꯗꯕꯅ ꯃꯤꯒꯤ ꯌꯨꯝꯗ ꯆꯪꯁꯤꯜꯂꯒ ꯑꯍꯤꯡ ꯂꯦꯛꯄ ꯑꯗꯒꯤ ꯗꯤꯁꯄꯦꯟꯁꯔꯤꯗ ꯑꯍꯤꯡ ꯂꯦꯛꯂꯒ ꯍꯜꯂꯛꯄ ꯌꯥꯝꯅ ꯋꯥꯅ ꯑꯗꯨꯛꯀꯤ ꯃꯇꯤꯛ ꯌꯥꯝꯅ ꯋꯥꯅ ꯑꯩꯈꯣꯏ ꯂꯦꯛꯐꯝ ꯆꯥꯐꯝ ꯊꯤꯕꯗꯁꯨ ꯌꯥꯝꯅ ꯋꯥꯈꯤ ꯑꯩꯈꯣꯏ ꯂꯦꯛꯐꯝ ꯂꯩꯔꯒꯁꯨ ꯑꯩꯈꯣꯏꯒꯤ ꯇꯨꯝꯅꯤꯉꯥꯏ ꯃꯄꯣꯠ ꯃꯆꯩ ꯃꯦꯇ꯭ꯔꯦꯁꯀꯨꯝꯕꯁꯦ ꯂꯩꯇꯕꯅ ꯃꯔꯝ ꯑꯣꯏꯔꯒ ꯂꯩꯕꯥꯛꯇ ꯐꯛ ꯊꯥꯔꯒ ꯑꯩꯒꯤ ꯄꯨꯔꯛꯏꯕ ꯐꯤꯔꯣꯟꯁꯤꯡ ꯑꯗꯨꯅ ꯁꯨꯞꯆꯤꯜꯂꯒ ꯌꯥꯝ ꯋꯥꯅ ꯑꯌꯤꯡꯕ ꯈꯥꯡꯉꯒ ꯑꯍꯤꯡ ꯂꯦꯛꯂꯛꯄꯁꯨ ꯌꯥꯝꯅ ꯌꯥꯎꯈꯤ ꯑꯗꯨꯒ ꯆꯠꯊꯣꯛ ꯆꯠꯁꯤꯟꯗꯁꯨ ꯌꯥꯝꯅ ꯈꯨꯗꯣꯡ ꯆꯥꯗꯦ ꯈꯨꯟ ꯑꯃꯗꯒꯤ ꯑꯗꯒꯤ ꯈꯨꯟ ꯑꯃꯗ ꯂꯥꯟꯕ ꯃꯇꯝꯗꯁꯨ ꯒꯥꯔꯤ ꯐꯪꯗꯕꯅ ꯃꯔꯝ ꯑꯣꯏꯔꯒ ꯈꯣꯡꯅ ꯂꯥꯟꯕ ꯑꯗꯒꯤ ꯈꯣꯡꯅ ꯂꯥꯟꯕꯗꯣ ꯉꯝꯃꯛꯇꯗꯅ ꯌꯥꯝ ꯋꯥꯅ ꯑꯩꯈꯣꯏ ꯄꯣꯊꯥꯔ ꯄꯣꯊꯥꯔ ꯂꯥꯜꯂꯛꯄꯗ ꯑꯍꯤꯡ ꯅꯣꯡꯌꯥꯏ ꯌꯧꯈꯤꯕ ꯆꯠꯊꯣꯛ ꯆꯠꯁꯤꯟꯒꯤꯗꯁꯨ ꯌꯥꯝꯅ ꯈꯨꯗꯣꯡ ꯆꯥꯗꯦ ꯑꯗꯒꯤ ꯒꯥꯔꯤꯁꯨ ꯌꯥꯝ ꯃꯔꯥꯡ ꯀꯥꯏꯅ ꯐꯪꯗꯕꯅ ꯃꯔꯝ ꯑꯣꯏꯔꯒ ꯑꯩꯈꯣꯏ ꯊꯣꯂꯛꯄ ꯌꯥꯗꯕ ꯑꯗꯩ ꯃꯩ ꯏꯁꯤꯡꯗꯁꯨ ꯌꯥꯝ ꯄ꯭ꯔꯣꯕ꯭ꯂꯦꯝ ꯂꯩ ꯃꯩꯁꯨ ꯀꯌꯥ ꯐꯪꯗꯦ ꯏꯁꯤꯡꯁꯨ ꯀꯌꯥ ꯌꯥꯝ ꯋꯥꯈꯤ ꯑꯗꯨꯒ ꯃꯣꯕꯥꯏꯜ ꯅꯦꯠꯋꯥꯔꯛꯀꯨꯝꯕꯁꯨ ꯌꯥꯝꯅ ꯐꯪꯗꯕꯅ ꯃꯔꯝ ꯑꯣꯏꯔꯒ ꯌꯨꯝꯗ ꯂꯩꯍꯧꯕ ꯏꯃꯥ ꯕꯕꯥꯁꯤꯡꯒꯁꯨ ꯄꯥꯎ ꯐꯥꯎꯅꯕ ꯉꯝꯒꯤꯗꯕꯅ ꯑꯋꯥꯕ ꯌꯥꯝꯅ ꯃꯥꯏꯌꯣꯛꯅꯈꯤ